ꯃꯅꯤꯄꯨꯔꯤ ꯂꯣꯟ ꯑꯁꯤ ꯀꯣ ꯉꯥꯛꯇꯨꯅ ꯊꯝꯅꯕ ꯑꯃꯁꯨꯡ ꯌꯣꯛꯈꯠꯅꯕ ꯍꯣꯠꯅꯔꯤꯕ ꯑꯗꯨꯗꯤ ꯑꯩꯈꯣꯏꯒꯤ ꯁ꯭ꯀꯨꯜ ꯁ꯭ꯀꯨꯜꯗ ꯑꯩꯈꯣꯏꯒꯤ ꯃꯩꯇꯩ ꯃꯌꯦꯛꯁꯦ ꯆꯠꯅꯍꯟꯕꯒꯁꯦ ꯀꯝꯄꯜꯁꯔꯤ ꯇꯝꯗ ꯌꯥꯗꯕ ꯑꯃ ꯑꯣꯏꯔꯛꯄꯁꯦ ꯁꯕꯖꯦꯛ ꯑꯃ ꯑꯣꯏꯔꯛꯄꯁꯦ ꯁꯤꯁꯤꯅꯁꯨ ꯑꯣꯏꯒꯅꯤ ꯑꯗꯨꯒ ꯑꯗꯩꯗꯤ ꯍꯣꯠꯅꯔꯤꯕꯁꯤꯡ ꯑꯁꯤꯗꯩꯗ ꯑꯩꯈꯣꯏ ꯃꯩꯇꯩ ꯃꯆꯥ ꯑꯃ ꯑꯣꯏꯅ ꯃꯅꯤꯄꯨꯔꯤ ꯑꯃ ꯑꯣꯏꯅ ꯑꯩꯈꯣꯏꯅ ꯐꯨꯜ ꯁꯞꯄꯣꯔꯠ ꯇꯧꯖꯔꯤ ꯑꯩꯈꯣꯏꯅ ꯁ꯭ꯀꯨꯜ ꯀꯣꯂꯦꯖꯇꯗꯪ ꯅꯠꯇꯅ ꯑꯩꯈꯣꯏꯅ ꯍꯥꯏꯌꯔ ꯏꯁꯇꯗꯤ ꯇꯧꯔꯛꯄ ꯃꯇꯝꯗꯁꯨ ꯃꯅꯤꯄꯨꯔꯤꯒꯤ ꯁꯕꯖꯦꯛ ꯑꯁꯦ ꯀꯝꯄꯜꯁꯔꯤ ꯑꯣꯏꯍꯜꯂꯒ ꯑꯗꯩꯗꯤ ꯑꯩꯈꯣꯏꯒꯤ ꯍꯔꯥꯎ ꯀꯨꯝꯍꯩ ꯃꯌꯥꯝ ꯑꯃꯗꯁꯨ ꯑꯩꯈꯣꯏꯒꯤ ꯃꯅꯤꯄꯨꯔꯤꯒꯤ ꯑꯣꯏꯕ ꯂꯣꯟ ꯏꯅꯥꯠꯀꯤ ꯐꯤꯖꯦꯠ ꯆꯥꯛꯆꯥꯖꯤꯡꯁꯦ ꯁꯤꯁꯤꯡꯁꯦ ꯂꯣꯏꯅꯃꯛ ꯃꯌꯥꯝꯗ ꯎꯠꯂꯒ ꯁꯣ ꯇꯧꯔꯒ ꯑꯩꯈꯣꯏ ꯃꯅꯤꯄꯨꯔ ꯃꯆꯥ ꯑꯃꯅꯤ ꯍꯥꯏꯕꯒꯤ ꯀꯣ ꯆꯥꯎꯊꯣꯛꯆꯕ ꯐꯤꯜ ꯇꯧꯅꯅꯕ ꯑꯩꯈꯣꯏꯅ ꯑꯗꯨꯛꯀꯤ ꯃꯇꯤꯛ ꯁꯞꯄꯣꯔꯠ ꯇꯧꯒꯅꯤ ꯍꯥꯏꯅ ꯈꯜꯂꯤ ꯑꯗꯨꯗꯨꯒ ꯑꯩꯈꯣꯏ ꯁꯤꯒꯤ ꯌꯣꯛꯈꯠꯅꯕꯩ ꯗꯃꯛꯇ ꯁ꯭ꯀꯨꯜꯗ ꯀꯣ ꯁꯕꯖꯦꯛ ꯀꯝꯄꯜꯁꯔꯤ ꯑꯣꯏꯔꯛꯄ ꯀꯣꯂꯦꯖꯇ ꯑꯣꯏꯔꯛꯄ ꯑꯃꯗꯤ ꯍꯥꯏꯌꯔ ꯏꯁꯇꯗꯤ ꯑꯩꯈꯣꯏꯅ ꯌꯨꯅꯤꯕꯔꯁꯤꯇꯤꯗꯁꯨ ꯑꯩꯈꯣꯏꯅ ꯃꯅꯤꯄꯨꯔꯤ ꯁꯕꯖꯦꯛꯇ ꯑꯣꯅ꯭ꯔꯁ ꯇꯧꯕ ꯌꯥꯏꯕ ꯁꯤꯒꯨꯝꯕ ꯃꯌꯥꯝꯁꯦ ꯁꯤꯁꯤꯅ ꯑꯩꯈꯣꯏꯅ ꯉꯥꯛꯇꯨꯅ ꯊꯝꯕꯗ ꯑꯩꯈꯣꯏꯅ ꯆꯥꯎꯅ ꯁꯔꯨꯛ ꯌꯥꯕꯅꯦꯅ ꯈꯜꯂꯤ